ꯎꯝ ꯍꯜꯂꯣ ꯉꯥ ꯍꯦꯟꯇꯥꯛꯇꯤ ꯉꯥ ꯃꯀꯨꯞꯁꯤꯡꯗꯨ ꯂꯧꯔꯒ ꯑꯗꯨ ꯆꯥꯝꯊꯣꯛꯂꯒ ꯐꯧꯔꯒ ꯀꯪꯍꯜꯂꯒ ꯑꯗꯨꯝ ꯁꯨꯒꯗꯕꯅꯦ ꯒ꯭ꯔꯥꯏꯟꯗꯔꯗꯗꯤ ꯒ꯭ꯔꯥꯏꯟꯗꯔꯗꯗꯤ ꯁꯨꯕ ꯌꯥꯔꯣꯏ ꯉꯥ ꯍꯦꯟꯇꯥꯛꯇꯤ ꯑꯩꯈꯣꯏꯅ ꯁꯨꯝꯕꯟꯗ ꯁꯨꯔꯒ ꯏꯁꯤꯡ ꯑꯁꯥꯕ ꯈꯔ ꯈꯔ ꯖꯩꯖꯤꯜ ꯍꯩꯖꯤꯜꯂꯒ ꯁꯨꯔꯒ ꯁꯦꯝꯒꯗꯕꯅꯤ ꯈꯨꯠꯅ ꯁꯨꯕꯗꯣ ꯃꯇꯝ ꯀꯨꯏꯅ ꯁꯨꯏꯌꯦ ꯀꯨꯏꯅ ꯁꯨꯗ꯭ꯔꯗꯤ ꯍꯥꯎꯇꯕꯅꯤ ꯍꯦꯟꯇꯥꯛꯇꯤ ꯅꯣꯏ ꯍꯦꯟꯇꯥꯛ ꯁꯦꯝꯅꯤꯡꯕꯒꯤꯔꯣ ꯑꯥ

ꯎꯝ ꯍꯧꯖꯤꯛ ꯀꯥꯟ ꯁꯦꯝꯕ ꯃꯇꯃ ꯑꯣꯏꯔꯦ ꯍꯥꯏꯕꯗꯤ ꯅꯣꯡ ꯆꯨꯔꯗꯤ ꯐꯧꯕ ꯅꯨꯡꯉꯥꯏꯔꯕꯅꯤꯅ ꯍꯧꯖꯤꯛ ꯍꯨꯖꯤꯛ ꯅꯨꯡꯁꯥ ꯁꯥꯕ ꯀꯥꯟꯗ ꯆꯥꯝꯂꯒ ꯐꯧꯕꯗꯨ ꯍꯧꯖꯤꯛ ꯀꯥꯟꯅ ꯅꯨꯡꯉꯥꯏ ꯍꯥꯏꯕꯀꯣ

ꯑꯗꯨ ꯁꯨꯒꯦ ꯍꯥꯏꯔꯗꯤ ꯍꯧꯖꯤꯛ ꯀꯥꯟꯁꯨ ꯁꯨꯔꯣ ꯅꯈꯣꯏꯁꯨ ꯎꯝ ꯍꯧꯖꯤꯛ ꯀꯥꯟꯁꯦ ꯀꯦꯖꯤꯗ ꯆꯃꯔꯤꯒꯨꯝꯕ ꯅꯠꯇ꯭ꯔꯒ ꯆꯍꯨꯝꯒꯨꯝꯕ ꯑꯗꯨꯝ ꯂꯩꯔꯝꯒꯅꯤꯅꯦ ꯄꯣꯠ ꯇꯥꯡꯕꯅꯤꯅ ꯍꯧꯖꯤꯛ ꯀꯥꯟꯗꯤ

ꯎꯝ ꯍꯣꯏ ꯍꯣꯏ ꯑꯗꯨꯃꯥꯏꯅ ꯍꯧꯖꯤꯛ ꯍꯥꯏꯈꯤꯕꯒꯨꯝꯅ ꯅꯈꯣꯏꯁꯨ ꯑꯗꯨꯝ ꯁꯦꯝꯃꯣ ꯑꯗꯨꯝ ꯍꯥꯞꯂꯒ ꯇꯧꯕꯁꯨ ꯅꯠꯇꯦꯗ ꯑꯗꯨꯝ ꯍꯣꯏ ꯍꯣꯔꯦꯟ ꯍꯣꯏ ꯉꯥꯁꯤ ꯐꯖꯅ ꯆꯥꯝꯂꯁ ꯐꯧꯔꯒꯀꯣ ꯀꯪꯈ꯭ꯔꯦ ꯍꯥꯏꯕ ꯃꯇꯝꯗ ꯃꯀꯨꯞ ꯑꯣꯏꯅ ꯇꯧꯔꯒ ꯑꯗꯨꯒꯤ ꯃꯀꯨꯞꯇ ꯄꯥꯎꯗꯔꯗ ꯏꯁꯤꯡ ꯑꯁꯥꯕꯗꯨ ꯑꯗꯨ ꯍꯩꯖꯤꯜꯂꯒ ꯅꯞꯅꯤꯡꯉꯥꯏ ꯑꯗꯨꯃꯥꯏꯅ ꯁꯨꯕ ꯁꯨꯕ ꯁꯨꯕ ꯑꯗꯨꯝ ꯇꯧꯔꯒ ꯁꯨꯔꯒ ꯒꯝꯗꯨ ꯐꯖꯅ ꯊꯣꯛꯄꯗꯨꯅ ꯍꯦꯟꯅ ꯍꯥꯎꯒꯅꯤ ꯍꯦꯟꯇꯥꯛꯇꯤ ꯎꯝ